ꯁꯤꯛꯁꯇꯤꯟ ꯑꯦꯄ꯭ꯔꯤꯜ ꯅꯥꯏꯟꯇꯤꯟ ꯅꯥꯏꯟꯇꯤ ꯁꯚꯦꯟꯇꯤꯟ ꯑꯦꯄ꯭ꯔꯤꯜ ꯅꯥꯏꯟꯇꯤꯟ ꯅꯥꯏꯟꯇꯤ ꯅꯥꯏꯟꯇꯤꯟ ꯑꯦꯄ꯭ꯔꯤꯜ ꯅꯥꯏꯟꯇꯤꯟ ꯅꯥꯏꯟꯇꯤ ꯇ꯭ꯋꯦꯟꯇꯤꯑꯦꯠ ꯑꯦꯄ꯭ꯔꯤꯜ ꯇꯨ ꯊꯥꯎꯖꯟ ꯇ꯭ꯋꯦꯟꯇꯤ ꯐꯣꯔ ꯑꯦꯄ꯭ꯔꯤꯜ ꯇꯨ ꯊꯥꯎꯖꯟ ꯇꯦꯟ